ꯇ꯭ꯋꯦꯟꯇꯤ ꯅꯥꯏꯟ ꯅꯣꯕꯦꯝꯕꯔ ꯇꯨ ꯊꯥꯎꯖꯟ ꯋꯥꯟ ꯊꯥꯔꯇꯤ ꯅꯣꯕꯦꯝꯕꯔ ꯇꯨ ꯊꯥꯎꯖꯟ ꯇꯨ ꯑꯦꯂꯕꯦꯟ ꯅꯣꯕꯦꯝꯕꯔ ꯇꯨ ꯊꯥꯎꯖꯟ ꯊ꯭ꯔꯤ ꯇ꯭ꯋꯦꯜꯐ ꯅꯣꯕꯦꯝꯕꯔ ꯇꯨ ꯊꯥꯎꯖꯟ ꯐꯣꯔ ꯐꯣꯔꯇꯤꯟ ꯅꯣꯕꯦꯝꯕꯔ ꯇꯨ ꯊꯥꯎꯖꯟ ꯐꯣꯔꯇꯤꯟ